ꯍꯂꯣ ꯍꯁꯤꯅꯥ ꯑꯣ ꯑꯩ ꯅꯪ ꯅꯍꯥꯟ ꯀꯩꯅꯣ ꯀꯔꯤ ꯏꯟꯖꯥꯡ ꯈꯔ ꯍꯪꯉꯝꯕꯗꯣ ꯑꯗꯨꯒꯤ ꯅꯪ ꯀꯃꯥꯏ ꯀꯃꯥꯏ ꯇꯧꯕ ꯏꯟꯖꯥꯡ ꯃꯈꯩꯗꯨ ꯑꯩ ꯊꯤꯔꯨꯔꯦ ꯂꯩꯔꯦ ꯑꯗꯨꯒꯤ ꯅꯪ ꯂꯧꯗꯣꯏꯗꯨ ꯀꯃꯥꯏꯅ ꯂꯧ ꯂꯥꯛꯇꯣꯏꯕ ꯂꯥꯛꯑꯣꯏꯗꯣꯏꯕ ꯀꯩꯀꯩ ꯏꯟꯖꯥꯡꯅꯣ ꯃꯔꯣꯜꯗꯨ ꯍꯥꯏꯔꯛꯑꯣ ꯑꯗꯨꯒꯤꯅꯤ

ꯕꯖꯥꯔꯗꯩꯕꯨꯗꯤ ꯑꯗꯨꯝ ꯇꯥꯅ ꯄꯤꯅꯤꯅꯦ ꯅꯪ ꯍꯥꯏꯗꯤ ꯈꯥꯃꯦꯟ ꯑꯁꯤꯟꯕ ꯌꯥꯎꯕ꯭ꯔꯣ ꯍꯣꯏ ꯍꯣꯏ ꯑꯗꯨ ꯀꯩ ꯀꯩꯅꯣ ꯑꯗꯨꯝ ꯍꯥꯏꯔꯛꯑꯣꯕꯀꯣ ꯑꯩ ꯍꯥꯏꯗꯤ ꯍꯣꯔꯦꯟ ꯂꯩꯇ꯭ꯔꯒꯁꯨ ꯑꯩꯅ ꯑꯃꯨꯛ ꯀꯩꯅꯣꯗꯩ ꯇꯤꯛꯎ ꯌꯥꯏꯌꯦꯕ ꯑꯗꯨꯕꯨꯗꯤ ꯑꯩꯈꯣꯏꯒꯤ ꯍꯤꯡꯒꯣꯟ ꯍꯥꯏꯗꯤ ꯑꯗꯨꯝ ꯍꯦꯛꯎꯔꯒ ꯑꯗꯨꯝ ꯊꯝ ꯌꯥꯏꯌꯦꯕ ꯅꯪ ꯂꯥꯛꯇꯣꯏꯗꯨꯅ ꯄꯨꯡ ꯀꯌꯥ ꯂꯥꯛꯇꯣꯏꯅꯣ ꯀꯃꯥꯏ ꯇꯧꯗꯣꯏꯅꯣ

ꯍꯣꯏ ꯑꯩ ꯑꯗꯨꯝ ꯂꯩꯅꯤ ꯑꯗꯨꯝ ꯐꯣꯟ ꯀꯣꯛ ꯇꯧꯔꯛꯑꯣ ꯑꯗꯨ ꯏꯟꯖꯥꯡꯗꯨ ꯏꯟꯖꯥꯡꯗꯨ ꯈꯥꯃꯦꯟ ꯑꯁꯤꯟꯕꯗꯨ ꯕꯖꯥꯔꯗ ꯀꯨꯟꯊ꯭ꯔꯥ ꯄꯤ ꯍꯥꯏꯕꯅꯦꯕ ꯀꯤꯂꯣꯗ ꯑꯗꯨꯗꯤ ꯑꯩꯅ ꯑꯃꯨꯛ ꯅꯪꯅ ꯑꯃꯨꯛ ꯀꯩꯅꯣ ꯌꯣꯟꯗꯣꯕꯅꯤꯅ ꯑꯩꯅ ꯑꯗꯨꯝ ꯂꯨꯄꯥ ꯀꯨꯟꯗꯅꯤ ꯈꯪꯗꯦ ꯀꯨꯟꯃꯉꯥ ꯀꯨꯟ ꯀꯨꯟꯗ ꯑꯣꯏꯅ ꯑꯗꯨꯝ ꯁꯥꯕꯤꯔꯒꯦ ꯀꯨꯟꯊ꯭ꯔꯥ ꯀꯨꯟꯊ꯭ꯔꯥ ꯅꯪ ꯇꯔꯥ ꯇꯔꯥ ꯇꯣꯡꯖꯔꯁꯨ ꯌꯥꯏꯗꯅ ꯀꯤꯂꯣ ꯈꯥꯃꯦꯟ ꯑꯁꯤꯟꯁꯨ ꯑꯗꯩ ꯑꯃꯨꯛ ꯀꯣꯕꯤꯁꯨ ꯀꯣꯕꯤꯁꯨ ꯍꯟꯗꯛ ꯌꯥꯝ ꯇꯥꯡꯈꯠꯈꯔꯦꯕ ꯈꯪꯕ꯭ꯔꯥ ꯍꯟꯗꯛ ꯀꯣꯕꯤ ꯌꯥꯝ ꯐꯪꯗꯦꯕ ꯀꯣꯕꯤꯗꯨ ꯀꯤꯂꯣꯗ ꯌꯥꯡꯈꯩ ꯌꯥꯡꯈꯩ ꯌꯣꯟꯕꯅꯤ ꯑꯗꯨ ꯑꯩꯅ ꯅꯤꯐꯨꯉꯥꯕꯨꯛꯇꯤ ꯁꯥꯕꯤ ꯉꯝꯅꯤꯕ ꯅꯤꯐꯨꯉꯥꯗꯨꯗ ꯁꯥꯔꯒꯦ ꯑꯗꯒꯤ ꯈꯥꯃꯦꯟ ꯑꯁꯤꯟꯕꯗꯨꯅ ꯀꯨꯟꯊ꯭ꯔꯥ ꯄꯤꯕꯗꯨ ꯕꯖꯥꯔꯗꯗꯤ ꯀꯨꯟꯊ꯭ꯔꯥ ꯀꯨꯟꯊ꯭ꯔꯥꯗꯩ ꯑꯝꯕꯨꯛ ꯇꯥꯗꯕꯅꯦꯕ ꯑꯗꯨꯏꯗꯨ ꯑꯩꯅ ꯀꯨꯟ ꯀꯨꯟꯗ ꯄꯤꯔꯒꯦ ꯑꯗꯩ ꯍꯋꯥꯏ ꯊ꯭ꯔꯥꯛꯇꯨꯅ ꯀꯃꯥꯏ ꯇꯧꯗꯣꯏꯕ ꯍꯋꯥꯏ ꯊ꯭ꯔꯥꯛꯁꯨ ꯀꯦꯖꯤꯗ ꯃꯔꯤꯐꯨ ꯄꯤꯕꯅꯦꯕꯀꯣ ꯀꯤꯂꯣ ꯑꯍꯨꯝ ꯍꯣꯏ ꯑꯗꯨꯏꯗꯨꯁꯨꯅꯦ ꯑꯩꯅꯅꯦ ꯍꯋꯥꯏ ꯊ꯭ꯔꯥꯛꯇꯨꯁꯨꯅꯤꯅꯦ ꯇꯥꯡꯕꯅꯤꯅ ꯑꯩ ꯅꯉꯣꯟꯗ ꯌꯥꯝ ꯌꯦꯡ ꯉꯝꯗꯦ ꯍꯥꯏꯕ ꯃꯉꯥ ꯃꯉꯥꯃ ꯉꯥꯏꯔꯦ ꯑꯩ ꯌꯦꯡꯒꯦ ꯌꯦꯡꯕꯗ ꯍꯨꯝꯗ꯭ꯔꯥꯉꯥ ꯍꯨꯝꯗ꯭ꯔꯥꯉꯥ ꯍꯨꯝꯗ꯭ꯔꯥ ꯍꯣꯏ ꯐꯪꯅꯤ ꯂꯥꯛꯑꯣ ꯅꯪ ꯑꯗꯨꯒꯅꯦ ꯑꯩ ꯑꯗꯨꯝ ꯁꯤꯗꯩ ꯑꯣꯜꯂ ꯑꯣꯜꯂꯒ ꯊꯅꯝꯃꯒꯦꯕ ꯀꯤꯂꯣꯗꯣ ꯑꯗꯨ ꯍꯣꯔꯦꯟ ꯅꯪ ꯑꯃꯨꯛ ꯆꯠꯂꯝ ꯑꯗꯨꯝ ꯑꯣꯟ ꯌꯥꯏꯗꯅ ꯈꯥꯎ ꯑꯆꯧꯕ ꯑꯃ ꯄꯥꯏꯔꯛꯑꯣ ꯈꯥꯎ ꯁꯤꯌ ꯍꯣꯏ ꯍꯣꯏ ꯂꯩꯔꯝꯒꯦ ꯅꯪ ꯑꯗꯨꯗ ꯑꯗꯨꯝ ꯀꯛꯆꯤꯡ ꯕꯣꯔꯥ ꯑꯗꯨꯝ ꯆꯠꯄ ꯅꯠꯇ꯭ꯔꯣ ꯌꯣꯟꯕ ꯑꯪ ꯍꯣꯏ ꯍꯣꯏ ꯍꯣꯏ ꯑꯩ ꯂꯣꯏ ꯊꯅꯝꯃꯒꯦ ꯀꯛꯆꯤꯡ ꯕꯣꯔꯥ ꯊꯅꯝꯃꯒꯦ ꯑꯗꯒꯤ ꯈꯥꯃꯦꯟ ꯑꯁꯤꯟ ꯍꯋꯥꯏ ꯊ꯭ꯔꯥꯛ ꯀꯩ ꯀꯥꯡꯁꯨ ꯑꯩꯅ ꯅꯉꯣꯟꯗ ꯄꯤꯒꯦꯅ ꯄꯤꯝꯅꯤꯗ ꯕꯖꯥꯔꯗꯩ ꯂꯣꯏ ꯇꯥꯔꯒ ꯍꯣꯍꯣ ꯑꯗꯨꯗꯤ ꯀꯩꯅꯣ ꯇꯧꯔꯣ ꯑꯗꯨ ꯍꯣꯔꯦꯟ ꯂꯥꯛꯑꯣꯀꯣ ꯍꯣꯏ ꯍꯣꯏ ꯂꯩꯔꯝꯃꯒꯦ ꯍꯣ ꯊꯝꯃꯣ ꯊꯝꯃꯣ